ꯍꯜꯂꯣ ꯃꯦꯗꯥꯝ ꯑꯩ ꯏꯁꯥꯃꯛꯁꯦ ꯃꯦꯝꯅ ꯀꯟꯁꯜ ꯇꯧꯔꯛꯄ ꯀꯩꯅꯣ ꯇꯧꯕꯗꯨꯅꯦ ꯇꯨꯔꯤꯁ ꯒꯥꯏꯗꯇꯨꯅꯦ ꯑꯥꯏ ꯑꯦꯟ ꯑꯦ ꯃ꯭ꯌꯨꯖꯝ ꯆꯠꯅꯕꯒꯤꯗꯃꯛꯇ ꯃꯤ ꯑꯥꯏ ꯑꯦꯟ ꯑꯦ ꯃ꯭ꯌꯨꯖꯝ ꯍꯥꯏꯁꯦ ꯁꯤꯁꯦ ꯑꯩꯈꯣꯏꯅ ꯁꯦꯀꯦꯟ ꯋꯥꯔꯜ ꯋꯥꯔꯒꯤ ꯃꯇꯝꯗ ꯑꯩꯈꯣꯏꯒꯤ ꯖꯄꯥꯅꯤꯁꯁꯤꯡꯅ ꯑꯩꯈꯣꯏꯒꯤ ꯏꯟꯗꯤꯌꯥꯒꯤ ꯂꯩꯍꯥꯎꯁꯤꯗ ꯑꯍꯥꯟꯕ ꯑꯣꯏꯅ

ꯑꯩꯈꯣꯏꯅ ꯃꯁꯤꯗꯩ ꯃ꯭ꯌꯨꯖꯝ ꯑꯣꯟꯊꯣꯛꯇꯨꯅ ꯃꯐꯝꯁꯤꯕꯨ ꯅꯤꯡꯁꯤꯡꯕ ꯑꯣꯏꯅ ꯍꯧꯖꯤꯛ ꯐꯥꯎꯕꯗ ꯁꯨꯃꯥꯏꯅ ꯁꯦꯝꯒꯠ ꯁꯥꯒꯠꯂꯤꯕꯅꯤ ꯃꯦꯝꯒꯤ ꯐꯣꯔꯐꯥꯗꯔꯁ ꯀꯨꯝꯕ ꯃꯃꯥꯡꯗ ꯏꯄꯥ ꯏꯄꯨ ꯖꯄꯥꯟ ꯂꯥꯟꯁꯤꯗ ꯃꯅꯤꯄꯨꯔꯗꯒꯨꯝꯕ ꯂꯩꯈꯤꯗꯕꯒꯨꯝꯕ ꯂꯩꯕꯤꯕ꯭ꯔꯥ ꯅꯠꯇ꯭ꯔꯒ ꯀꯔꯤ ꯋꯥꯈꯜꯗꯒꯤ ꯑꯥꯏ ꯑꯦꯟ ꯑꯦ ꯃ꯭ꯌꯨꯖꯝ ꯁꯤꯗ ꯕꯤꯖꯤꯠ ꯇꯧꯕ ꯂꯥꯛꯄꯤꯕꯅꯣ ꯑꯣ ꯑꯁꯦꯝꯕꯗꯤ ꯃꯦꯝ ꯑꯥꯏ ꯑꯦꯟ ꯑꯦ ꯃ꯭ꯌꯨꯖꯝꯁꯤ ꯁꯤꯁꯤꯗ ꯑꯩꯈꯣꯏꯅ ꯑꯍꯥꯟꯕꯗ ꯆꯪꯂꯛꯄꯒ ꯎꯒꯗꯧꯕꯁꯦ ꯑꯩꯈꯣꯏꯒꯤ ꯏꯟꯗꯤꯌꯥꯒꯤ ꯐ꯭ꯔꯤꯗꯝ ꯐꯥꯏꯇꯔ ꯑꯃ ꯑꯣꯏꯔꯤꯕ ꯅꯦꯇꯥꯖꯤ ꯁꯨꯕꯥꯁꯆꯟꯗ꯭ꯔꯥ ꯕꯣꯁ ꯍꯥꯏꯔꯤꯕ ꯅꯨꯄꯥ ꯑꯁꯤꯒꯤ ꯃꯥꯒꯤ ꯃꯨꯔꯇꯤ ꯏꯁꯇꯦꯆꯨ ꯑꯃ ꯑꯩꯈꯣꯏꯅ ꯎꯕ ꯐꯪꯒꯅꯤ ꯃꯥꯁꯦ ꯑꯍꯥꯟꯕ ꯑꯩꯈꯣꯏꯒꯤ ꯖꯄꯥꯟ ꯖꯄꯥꯟꯒꯤ ꯂꯥꯟꯃꯤꯁꯤꯡꯒ ꯂꯣꯏꯅꯔꯒ ꯑꯩꯈꯣꯏꯒꯤ ꯏꯟꯗꯤꯌꯥꯒꯤ ꯀꯩꯅꯣꯁꯦ ꯅꯤꯡꯇꯝꯕꯒꯤ ꯏꯍꯧꯁꯦ ꯍꯧꯈꯤꯕ ꯃꯤꯁꯛ ꯑꯃꯅꯤ ꯃꯥꯁꯤꯅ ꯒꯥꯟꯗꯤꯖꯤ ꯍꯥꯏꯕ ꯑꯩꯈꯣꯏꯒꯤ ꯀꯩꯅꯣꯒꯤ ꯏꯟꯗꯤꯌꯥꯒꯤ ꯑꯩꯈꯣꯏꯒꯤ ꯐꯥꯗꯔ ꯑꯣꯐ ꯗ ꯅꯦꯁꯟ ꯑꯣꯏꯔꯤꯕ ꯅꯤꯄꯥꯁꯤ ꯁꯤꯒꯤ ꯑꯥꯏꯗꯤꯑꯣꯂꯣꯖꯤꯒ ꯅꯦꯇꯥꯖꯤ ꯁꯨꯕꯥꯁꯆꯟꯗ꯭ꯔꯥ ꯍꯥꯏꯔꯤꯕ ꯅꯨꯄꯥꯁꯤꯒꯤ ꯑꯥꯏꯗꯤꯑꯣꯂꯣꯖꯤꯒ ꯑꯗꯨꯛꯀꯤ ꯃꯇꯤꯛ ꯈꯦꯠꯅꯩ ꯑꯗꯨꯗ ꯃꯕꯥꯅꯤꯒꯤ ꯑꯥꯏꯗꯤꯑꯣꯂꯣꯖꯤ ꯇꯣꯉꯥꯟꯕꯒꯤ ꯃꯇꯨꯡ ꯏꯟꯅ ꯃꯥꯒꯤ ꯐ꯭ꯔꯤꯗꯝ ꯃꯥꯅ ꯐ꯭ꯔꯤꯗꯝ ꯃꯨꯕꯃꯦꯟ ꯍꯧꯕꯒꯤ ꯃꯑꯣꯡꯁꯤ ꯈꯦꯠꯅꯕꯅꯤꯅ ꯃꯥꯅ ꯖꯄꯥꯅꯤꯁ ꯀꯥꯡꯕꯨꯒ ꯄꯨꯜꯂꯒ ꯃꯥꯒꯤ ꯐ꯭ꯔꯤꯗꯝ ꯃꯨꯕꯃꯦꯟꯗꯣ ꯃꯥꯒꯤ ꯏꯀꯥꯏ ꯈꯨꯝꯅꯕ ꯎꯠꯄ ꯑꯣꯏꯅ ꯃꯥꯕꯨ ꯉꯁꯤꯁꯨ ꯁꯤꯒꯤ ꯃ꯭ꯌꯨꯖꯝ ꯑꯁꯤꯗ ꯃꯥꯒꯤ ꯃꯨꯔꯇꯤ ꯑꯃ ꯁꯥꯖꯕꯅꯤ ꯑꯗꯨꯒ ꯑꯩꯈꯣꯏꯅ ꯍꯟꯗꯛ ꯑꯅꯧꯕ ꯅꯤꯄꯣꯟ ꯚꯥꯔꯠꯀꯤ ꯃꯤꯁꯟꯁꯦ ꯁꯤꯗꯒꯤ

ꯁꯤꯁꯤꯅ ꯑꯩꯈꯣꯏꯒꯤ ꯗꯤꯁꯄ꯭ꯂꯦꯒꯨꯝꯕ ꯇꯧꯕꯒꯤ ꯃꯑꯣꯡꯅꯦ ꯑꯩꯈꯣꯏꯒꯤ ꯊꯥꯏꯅꯒꯤ ꯍꯥꯟꯅꯗꯒꯤ ꯂꯩꯔꯛꯂꯕ ꯑꯩꯈꯣꯏ ꯃꯅꯤꯄꯨꯔ ꯍꯥꯏꯕ ꯏꯁꯇꯦꯠ ꯑꯁꯦ ꯃꯤꯑꯣꯏ ꯀꯥꯡꯂꯨꯞ ꯀꯌꯥ ꯑꯃꯅ ꯄꯨꯟꯅ ꯈꯨꯟꯗꯥꯃꯤꯟꯅꯕ ꯂꯝꯗꯝ ꯑꯃꯅꯦꯕ ꯑꯗꯨꯗ ꯑꯩꯈꯣꯏꯒꯤ ꯃꯤꯑꯣꯏ ꯀꯥꯡꯂꯨꯞ ꯈꯨꯗꯤꯡꯃꯛꯀꯤ ꯃꯣꯏꯒꯤ ꯌꯨꯝꯁꯥꯔꯣꯜ ꯃꯣꯏꯅ ꯂꯩꯅꯕꯒꯤ ꯃꯑꯣꯡ ꯁꯤꯁꯦ ꯂꯣꯏꯅ ꯇꯣꯉꯥꯜꯂꯦꯕ ꯑꯗꯨꯅ ꯑꯁꯤꯒꯤꯁꯤꯁꯨ ꯑꯩꯈꯣꯏꯒꯤ ꯂꯥꯛꯂꯤꯕ ꯇꯨꯔꯤꯁꯁꯤꯡꯁꯤꯗ ꯑꯁꯤꯒꯤ ꯃꯁꯛ ꯑꯃ ꯎꯠꯅꯕꯒꯤꯗꯃꯛꯇ ꯑꯅꯧꯕ ꯑꯣꯏꯅ ꯁꯦꯝꯖꯕꯅꯤ ꯑꯣ ꯃꯈꯥ ꯇꯥꯕꯗꯤ ꯑꯩ ꯃꯊꯪ ꯑꯃꯨꯛ ꯍꯥꯏꯖꯔꯛꯂꯒꯦ ꯊꯝꯖꯔꯒꯦ